ꯈꯨꯡꯒꯪꯁꯤꯡꯗ ꯁꯥꯟꯅꯕ ꯃꯁꯥꯟꯅꯁꯤꯡꯗꯤ ꯑꯩꯈꯣꯏꯒꯤ ꯈꯨꯂꯣꯛꯄꯤ ꯃꯥꯔꯕꯣꯟ ꯑꯃꯗꯤ ꯑꯃ ꯇꯔꯥ ꯊꯤꯕꯤ ꯍꯥꯏꯔꯤꯕꯁꯤꯡꯁꯦ ꯅꯥꯔꯣꯠꯄꯤ ꯍꯥꯏꯅꯁꯨ ꯈꯪꯅꯩ ꯍꯥꯏꯔꯤꯕꯁꯤꯡꯁꯦ ꯁꯥꯟꯅꯩ ꯑꯗꯨ ꯅꯥꯔꯣꯠꯄꯤ ꯍꯥꯏꯔꯤꯕ ꯃꯁꯥꯟꯅ ꯑꯁꯤ ꯀꯃꯥꯏꯅ ꯁꯥꯟꯅꯕꯅꯣ ꯍꯥꯏꯕꯗ ꯃꯈꯣꯏꯃꯛꯀꯖꯦ ꯑꯩꯈꯣꯏꯒꯤ

ꯃꯤ ꯑꯃꯅ ꯑꯇꯩ ꯃꯤꯁꯤꯅ ꯂꯣꯠꯍꯟꯈ꯭ꯔꯒ ꯃꯤ ꯑꯃꯅ ꯊꯤꯔꯒ ꯐꯣꯡꯒꯗꯣꯔꯤꯅꯤ ꯃꯣꯏ ꯃꯈꯩꯁꯦ ꯁꯨꯃꯥꯏꯅ ꯇꯧꯔꯒ ꯁꯥꯟꯅꯩ ꯃꯁꯥꯟꯅ ꯑꯁꯦ